ꯑꯩꯈꯣꯏꯒꯤ ꯃꯅꯤꯄꯨꯔꯒꯤ ꯐꯦꯁꯇꯤꯕꯦꯜ ꯗ ꯈ꯭ꯋꯥꯏꯗꯒꯤ ꯆꯥꯎꯕ ꯆꯍꯤ ꯑꯃꯗ ꯑꯃꯨꯛꯇꯪ ꯈꯛ ꯊꯣꯛꯄ ꯁꯉꯥꯏ ꯐꯦꯁꯇꯤꯕꯦꯜꯗ ꯑꯩꯈꯣꯏ ꯀꯧꯅꯥꯒꯤ ꯕꯦꯒ ꯁꯥꯔꯒ ꯄꯨꯊꯣꯛꯄꯁꯦ ꯑꯗꯨꯛꯀꯤ ꯃꯇꯤꯛ ꯃꯤꯌꯥꯝꯅ ꯄꯥꯝꯅꯩ ꯃꯤꯌꯥꯝꯅ ꯕꯦꯒ ꯌꯥꯜꯂꯒ ꯆꯠꯄꯗ ꯃꯄꯥꯟ ꯂꯣꯝꯒꯤ ꯂꯥꯛꯄ ꯃꯤꯑꯣꯏꯁꯤꯡꯅꯁꯨ ꯑꯗꯨꯛꯀꯤ ꯃꯇꯤꯛ ꯄꯥꯝꯅ ꯂꯩꯅꯈꯤ ꯀꯧꯅꯥꯒꯤ ꯄ꯭ꯔꯗꯛꯁꯦ ꯑꯗꯨꯛꯀꯤ ꯃꯇꯤꯛ ꯃꯤꯌꯥꯝꯅ ꯁꯛ ꯈꯪꯕ ꯑꯗꯨ ꯑꯣꯏꯈꯤ